ꯕꯤꯁꯦꯝꯄꯨꯔ ꯕꯖꯥꯔꯗꯒꯤ ꯏꯃꯥꯟꯅꯕꯤ ꯑꯃꯒ ꯑꯩꯒ ꯐꯣꯟ ꯑꯃ ꯂꯩꯕ ꯆꯠꯁꯦꯅ ꯆꯠꯂꯦ ꯑꯩꯒꯤꯅꯤ ꯑꯗꯨꯕꯨ ꯏꯃꯥꯟꯅꯕꯤꯗꯨꯅ ꯑꯦ ꯔꯤꯌꯦꯜꯃꯤꯁꯦ ꯌꯥꯝꯅ ꯐꯕꯅꯤ ꯁꯤ ꯑꯣꯏꯅ ꯄꯥꯏꯌꯨꯅ ꯍꯦꯛ ꯑꯅꯧꯕꯒ ꯊꯣꯛꯂꯛꯄꯗꯨꯒ ꯑꯩꯁꯨ ꯂꯩꯔꯒ ꯂꯥꯛꯑꯦ ꯑꯗꯨꯒꯗꯤ ꯁꯤꯖꯟꯅꯕ ꯃꯇꯝꯗ ꯍꯥꯏꯗꯤ ꯐꯣꯟꯗꯨꯅ ꯁꯤꯖꯤꯟꯅꯔꯛꯄ ꯃꯇꯝꯗ ꯑꯩꯈꯣꯏꯒꯤ ꯍꯦꯡ ꯆꯠꯄꯒꯨꯝꯕ ꯑꯗꯒꯤꯗꯤ ꯀꯦꯃꯦꯔꯥꯃꯛꯇ ꯑꯣꯏꯔꯒꯁꯨ ꯃꯌꯦꯛ ꯁꯦꯡꯗꯕ ꯑꯗꯒꯤꯗꯤ ꯕꯦꯇ꯭ꯔꯤꯃꯛꯇ ꯑꯣꯏ ꯇꯥꯔꯒꯁꯨ ꯁꯤꯅꯦꯃꯥ ꯑꯃꯅꯤ ꯌꯦꯡꯕ ꯃꯇꯝꯗ ꯍꯦꯛꯇ ꯌꯥꯝ ꯊꯨꯅ ꯕꯦꯇ꯭ꯔꯤ ꯗꯥꯎꯟ ꯇꯥꯕ ꯑꯗꯒꯤꯗꯤ ꯆꯥꯔꯖꯃꯛꯇ ꯇꯧꯕ ꯑꯣꯏ ꯇꯥꯔꯒꯁꯨ ꯆꯥꯔꯖꯔ ꯆꯥꯔꯖ ꯇꯧꯕ ꯃꯇꯝꯗ ꯌꯥꯝꯅ ꯇꯞꯅ ꯇꯞꯅ ꯆꯪꯕꯒꯨꯝꯕ ꯑꯗꯨꯨꯒꯨꯝꯕ ꯇꯧꯋꯦ ꯑꯗꯨ ꯁꯤꯒꯤ ꯐꯣꯟꯁꯦ ꯁꯤꯖꯤꯟꯅꯕꯗ ꯑꯁꯨꯛꯀꯤ ꯃꯇꯤꯛ ꯅꯨꯡꯉꯥꯏꯇꯦ ꯀꯅꯥꯒꯨꯝꯕꯅ ꯂꯩꯒꯦ ꯍꯥꯏꯔꯒꯁꯨ ꯑꯇꯣꯞꯄ ꯃꯣꯕꯥꯏꯜ ꯑꯣꯏꯅ ꯂꯩꯕꯤꯌꯨ ꯁꯤꯒꯤ ꯃꯣꯕꯥꯏꯜꯁꯤꯃꯗꯤ ꯂꯩꯕꯤꯔꯨꯔꯅꯨ